ꯍꯜꯂꯣ ꯂꯝꯖꯤꯡꯕ ꯀꯦꯞ ꯁꯔꯕꯤꯁꯀꯤ ꯑꯣꯐꯤꯁ ꯑꯣꯏꯕꯤꯔꯕ꯭ꯔꯥ ꯀꯩꯅꯣꯝꯇ ꯍꯥꯏꯖꯒꯦ ꯇꯧꯕ ꯉꯁꯥꯏꯁꯦ ꯑꯩꯅ ꯀꯩꯅꯣ ꯁꯣꯝꯒꯤ ꯀꯦꯞ ꯁꯔꯕꯤꯁꯇꯒꯤ ꯑꯩꯅꯅꯦ ꯑꯩ ꯊꯤꯟꯕꯤꯅꯕ ꯀꯩꯅꯣ ꯇꯧꯖꯕꯅꯦꯕ ꯍꯥꯏꯅꯖꯕꯅꯦ ꯃꯇꯝꯗꯣ ꯄꯨꯡ ꯑꯃꯗ ꯂꯥꯛꯄꯤꯌꯣꯅ ꯍꯥꯏꯖꯕꯅꯦ ꯑꯗꯩꯗꯨꯗ ꯗ꯭ꯔꯥꯏꯕꯔꯗꯣ ꯌꯥꯝꯅ ꯊꯦꯡꯉꯦꯕ ꯃꯥꯅ ꯂꯥꯛꯄ ꯃꯇꯝꯗꯣ ꯋꯥꯟ ꯊꯔꯇꯤ ꯇꯥꯗꯣꯔꯦ ꯑꯗꯣ ꯑꯩ ꯑꯃꯨꯛ ꯂꯧꯈꯠꯂꯒ ꯃꯥꯅ ꯑꯩꯗꯣ ꯌꯔꯄꯣꯠꯇ ꯊꯤꯜꯂꯝꯕ ꯀꯥꯟꯗꯗꯤ ꯑꯩꯗꯣ ꯐ꯭ꯂꯥꯏꯠꯇꯣ ꯃꯤꯁ ꯑꯣꯏꯔꯦꯕ ꯑꯗꯩꯗ ꯁꯨꯃꯥꯏꯅ ꯌꯥꯝꯅ ꯍꯥꯏꯅꯈꯤꯕ ꯄꯨꯡꯐꯝꯗꯣ ꯌꯥꯝꯅ ꯁꯣꯏꯅꯕ ꯀꯃꯥꯏꯅ ꯇꯧꯔꯥꯖꯥꯠꯅꯣ ꯁꯤꯕꯣ ꯑꯩꯈꯣꯏ ꯍꯥꯏꯗꯤ ꯑꯔꯨꯕꯒꯤ ꯆꯠꯄꯁꯨ ꯌꯥꯎꯏ ꯑꯃ ꯇꯧꯕꯁꯨ ꯌꯥꯎꯋꯤꯀꯣ ꯁꯨꯃꯥꯏꯅ ꯃꯇꯝꯁꯦ ꯀꯩꯝꯇ ꯉꯥꯛꯇ꯭ꯔꯒꯗꯤ ꯌꯥꯝꯅ ꯐꯔꯛ ꯇꯥꯏ ꯍꯥꯏꯕꯅꯤꯗ ꯑꯃ ꯍꯥꯏꯔꯒꯗꯤ ꯑꯃꯗꯣ ꯅꯪꯅꯕ ꯂꯥꯛꯄꯤꯒꯗꯕꯅꯦ ꯑꯗꯣ ꯁꯨꯃꯥꯏꯅ ꯂꯥꯛꯇꯕꯁꯦ ꯑꯩꯉꯣꯟꯗꯗꯤ ꯁꯦ ꯐ꯭ꯂꯥꯏꯠꯀꯤ ꯅꯪꯍꯧꯗꯕ ꯍꯥꯏꯁꯦ ꯐ꯭ꯂꯥꯏꯠꯀꯤ ꯑꯩꯒꯤ ꯇꯤꯀꯦꯠ ꯀꯛꯈꯤꯕꯒꯤ ꯄꯩꯁꯥꯗꯣ ꯃꯥꯡꯗꯣꯏꯅꯤ ꯑꯗꯣ ꯁꯣꯝ ꯀꯃꯥꯏꯅ ꯇꯧꯗꯣꯏꯅꯣ ꯑꯩꯅ ꯍꯥꯟꯅ ꯁꯣꯝꯗ ꯀꯩꯅꯣꯒꯤ ꯑꯩꯈꯣꯏꯒꯤ ꯕꯨꯛ ꯇꯧꯁꯟꯖꯈꯤꯕꯒꯤ ꯄꯩꯁꯥ ꯄꯤꯈꯤꯕꯗꯣ ꯍꯟꯗꯣꯛꯄꯤꯒꯦ ꯍꯥꯏꯕ꯭ꯔꯥ ꯀꯃꯥꯏꯅ ꯇꯧꯕꯤ ꯑꯩ ꯑꯅꯤꯃꯛ ꯃꯥꯡꯕꯗꯤ ꯉꯝꯃꯣꯏ ꯁꯣꯝꯅ ꯁꯣꯏꯍꯟꯕꯅꯤꯅ ꯁꯣꯝꯒꯤ ꯁꯔꯕꯤꯁꯔꯦꯝꯗꯒꯤ ꯄꯩꯁꯥꯗꯣ ꯍꯟꯗꯣꯛꯄꯤꯌꯣ ꯍꯥꯏꯖꯒꯦ ꯇꯧꯕ ꯑꯣ ꯗ꯭ꯔꯥꯏꯕꯔꯗꯨꯗꯁꯨ ꯀꯩꯅꯣ ꯇꯧꯋꯦ ꯑꯃꯨꯛꯇꯪ ꯋꯥꯔꯤ ꯁꯥꯟꯅꯕꯤꯌꯣ ꯑꯩꯅꯁꯨ ꯐꯣꯟ ꯇꯧꯖꯈꯤꯕꯅꯤ ꯑꯗꯣ ꯑꯗꯨꯒ ꯑꯃꯨꯛꯇꯪ ꯑꯩꯉꯣꯟꯗ ꯄꯥꯎꯗꯣ ꯍꯧꯗꯣꯛꯄꯤꯔꯛꯑꯣ ꯌꯥꯔꯦ ꯌꯥꯔꯦ ꯊꯝꯖꯔꯦ